ꯍꯦꯜꯂꯣ ꯀꯩ ꯂꯧꯗꯣꯏꯅꯣ ꯃꯨꯒꯥꯁꯦ ꯀꯔꯝꯕ ꯃꯨꯒꯥ ꯑꯣꯏꯗꯣꯏꯅꯣ ꯃꯨꯒꯥ ꯃꯈꯜ ꯌꯥꯝ ꯌꯥꯝꯃꯦ ꯃꯆꯨꯗꯤ ꯀꯩ ꯃꯆꯨ ꯐꯩꯕꯥꯛ ꯃꯨꯒꯥꯁꯦ ꯂꯤꯁꯤꯡ ꯑꯃ ꯈꯔ ꯍꯦꯟꯅꯗꯤ ꯂꯥꯛꯑꯅꯤ ꯑꯗꯣ ꯃꯥꯒꯤ ꯄ꯭ꯔꯥꯏꯖꯇꯤ ꯐꯤ ꯐꯤꯒꯤ ꯃꯈꯥ ꯄꯣꯜꯂꯦ ꯐꯤꯁꯦ ꯑꯃꯇ ꯃꯅꯗꯕꯅꯤꯅ ꯑꯗꯨ ꯑꯣ ꯌꯥꯔꯦ ꯌꯥꯔꯦ ꯑꯗꯨꯗꯤ ꯂꯥꯛꯑꯒ ꯑꯗꯨꯝ ꯌꯦꯡꯕꯤꯔꯣ